ꯎꯝ ꯍꯜꯂꯣ ꯑꯥ ꯑꯁꯤ ꯖꯤꯟꯇꯦꯁ ꯏꯁꯇꯦꯛ ꯑꯣꯅꯔ ꯏꯁꯇꯦꯛ ꯏꯁꯇꯣꯔꯒꯤ ꯃꯄꯨ ꯑꯣꯏꯕ꯭ꯔꯥꯀꯣ ꯑꯥ ꯑꯗꯨꯒꯤ ꯀꯦꯛꯇꯤ ꯀꯦꯛꯀꯤ ꯃꯇꯥꯡꯗ ꯈꯔ ꯍꯪꯒꯦꯅ ꯀꯣꯜ ꯇꯧꯔꯛꯄ ꯑꯗꯨ ꯅꯣꯏꯒꯤ ꯀꯦꯛꯁꯦ ꯄ꯭ꯔꯥꯏꯁ ꯀꯦ ꯖꯤ ꯑꯃꯗ ꯀꯌꯥꯒꯨꯝꯕꯗꯤ ꯂꯩꯕ꯭ꯔꯥꯀꯣ ꯎꯝ ꯑꯗꯨ ꯀꯔꯤ ꯀꯔꯤ ꯐ꯭ꯂꯦꯕꯔ ꯀꯔꯤ ꯀꯔꯤ ꯄ꯭ꯔꯥꯏꯁ ꯂꯩꯕ꯭ꯔꯥꯀꯣ

ꯑꯥ ꯑꯇꯩꯗꯤ ꯀꯔꯤ ꯀꯔꯤ ꯐ꯭ꯂꯦꯕꯔ ꯂꯩꯕ꯭ꯔꯥ

ꯑꯥ ꯑꯗꯨ ꯆꯣꯀ꯭ꯂꯦꯠ ꯀꯨꯝꯕꯒꯤꯗꯤ ꯀꯌꯥ ꯀꯌꯥ ꯂꯩꯕ꯭ꯔꯥꯀꯣ ꯄ꯭ꯔꯥꯏꯁꯇꯨ ꯑꯗꯨ ꯔꯦꯗ ꯕꯦꯜꯕꯦꯠꯀꯤꯗꯨ ꯑꯩ ꯑꯣꯗꯔ ꯇꯧꯒꯦꯅ ꯂꯩꯕ ꯑꯗꯨ ꯑꯣꯗꯔꯁꯦ ꯌꯥꯝ ꯐꯥꯏꯚ ꯀꯦ ꯖꯤꯒꯨꯝꯕ ꯑꯗꯨꯝꯗꯤ ꯇꯧꯒꯦꯅ ꯂꯩꯕꯗꯨ ꯗꯤꯁꯀꯥꯎꯟꯒꯨꯝꯕꯗꯤ ꯄꯤꯕ꯭ꯔꯥꯀꯣ ꯅꯣꯏꯒꯤ

ꯀꯌꯥ ꯇꯥꯕꯤꯕ꯭ꯔꯥ ꯑꯥ ꯍꯣꯏ ꯍꯣꯏ ꯑꯗꯨ ꯗꯤꯁꯀꯥꯎꯟꯗꯨ ꯀꯌꯥꯗꯤ ꯄꯤꯕ ꯉꯝꯃꯦꯕ ꯑꯥ ꯍꯣꯏ ꯍꯣꯏ ꯑꯗꯨ ꯑꯩ ꯑꯗꯨ ꯅꯣꯏꯒꯤꯁꯦ ꯒ꯭ꯔꯣꯞꯀ ꯗꯤꯂꯤꯕꯔꯤꯗꯨ ꯀꯔꯝ ꯇꯧꯕ꯭ꯔꯥꯀꯣ ꯗꯤꯂꯤꯕꯔꯤꯒꯨꯝꯕ ꯇꯧꯕꯀꯣ

ꯑꯥ ꯑꯗꯨ ꯑꯗꯨꯒꯤꯗꯤ ꯑꯥ ꯄ꯭ꯔꯥꯏꯁ ꯀꯌꯥꯗꯤ ꯂꯧꯕ꯭ꯔꯥꯀꯣ ꯑꯩꯗꯣ ꯀꯥꯡꯄꯣꯛꯄꯤ ꯋꯥꯔꯗ ꯅꯝꯕꯔ ꯁꯕꯦꯟꯒꯤꯗꯨꯗꯣ ꯎꯝ ꯑꯗꯨ ꯑꯣꯏꯔꯗꯤ ꯑꯩꯗꯣ ꯑꯦꯗ꯭ꯔꯦꯁꯒꯨꯝꯕꯗꯨ ꯑꯗꯨꯝ ꯊꯥꯕꯤꯈ꯭ꯔꯒꯦ ꯑꯗꯨ ꯅꯪ ꯇꯣꯇꯦꯜ ꯑꯦꯃꯥꯎꯟ ꯀꯌꯥꯒꯨꯝꯕꯗꯤ ꯆꯪꯒꯦꯔꯥ ꯍꯥꯏꯕꯗꯨ ꯑꯗꯨꯝ ꯑꯩꯕꯨ ꯍꯥꯏꯕꯤꯈ꯭ꯔꯣ ꯍꯣꯔꯦꯟ ꯋꯥꯆꯞꯇꯀꯣ ꯑꯗꯨ ꯕꯦꯜꯕꯦꯠ ꯈꯛꯇ ꯑꯣꯗꯔ ꯇꯧꯒꯦꯅ ꯂꯩꯕ ꯑꯗꯨ ꯅꯣꯏꯒꯤ ꯑꯗꯨꯝ ꯃꯤꯅ ꯄꯥꯝꯕ ꯀꯔꯤ ꯑꯩꯇꯩ ꯂꯩꯕ꯭ꯔꯥꯀꯣ ꯐ꯭ꯂꯦꯕꯔ ꯑꯥ ꯑꯗꯨ ꯑꯣꯏꯔꯗꯤ ꯑꯗꯨꯝ ꯏꯁꯇ꯭ꯔꯣꯕꯦꯔꯤꯁꯨ ꯎꯝ ꯑꯗꯨꯗꯤ ꯄ꯭ꯔꯥꯏꯁ ꯀꯌꯥ ꯂꯩꯕ꯭ꯔꯥ ꯀꯌꯥꯅꯤ ꯍꯥꯏꯕ ꯄ꯭ꯔꯥꯏꯁ ꯑꯁꯥ ꯑꯗꯨ ꯑꯗꯨ ꯑꯣꯏꯔꯗꯤ ꯑꯗꯨꯁꯨ ꯀꯦ ꯖꯤ ꯑꯅꯤꯒꯨꯝꯕ ꯑꯗꯨꯝ ꯁꯦꯝꯕꯤꯈ꯭ꯔꯣ ꯎꯝ ꯎꯝ ꯍꯣꯏ ꯑꯗꯨꯝ ꯅꯪ ꯍꯣꯔꯦꯟ ꯑꯗꯨꯝ ꯀꯣꯜ ꯇꯧꯔꯛꯂꯣꯀꯣ ꯑꯣꯗꯔ ꯗꯤꯂꯤꯕ꯭ꯔꯤ ꯇꯧꯕ ꯃꯇꯝꯗꯨꯗ ꯑꯥ ꯍꯣꯏ ꯍꯣꯏ ꯊꯝꯂꯒꯦ ꯑꯗꯨꯗꯤ